ꯑꯇꯣꯞꯄ ꯒ꯭ꯔꯍꯥꯁꯤꯡꯗ ꯃꯄꯥꯟꯒꯤ ꯊꯋꯥꯏ ꯄꯥꯟꯕ ꯖꯤꯕ ꯂꯩꯔꯝꯒꯅꯤ ꯑꯩꯍꯥꯛꯅ ꯊꯥꯖꯗꯦ ꯃꯔꯝꯗꯤ ꯕꯤꯒ꯭ꯌꯥꯟꯅ ꯆꯥꯎꯈꯠꯂꯕ ꯁꯥꯏꯟꯇꯤꯁꯁꯤꯡꯅ ꯊꯤꯖꯤꯟꯕꯗ ꯍꯧꯖꯤꯛ ꯐꯥꯎꯕ ꯑꯇꯣꯞꯄ ꯒ꯭ꯔꯍꯥꯁꯤꯡꯗ ꯍꯤꯡꯕꯒꯤ ꯑꯌꯥꯕ ꯂꯩꯇꯦ ꯑꯃꯁꯨꯡ ꯎ ꯋꯥ ꯏꯁꯤꯡ ꯅꯨꯡꯁꯤꯠ ꯆꯞ ꯆꯥꯅ ꯂꯩꯇꯕꯅ ꯑꯇꯣꯞꯄ ꯒ꯭ꯔꯍꯥꯁꯤꯡꯗ ꯊꯋꯥꯏ ꯄꯥꯟꯕ ꯖꯤꯕ ꯂꯩꯔꯝꯒꯅꯤ ꯊꯥꯖꯗꯦ ꯑꯗꯨꯒ ꯑꯁꯤꯒꯤ ꯃꯇꯥꯡꯗ ꯑꯩꯉꯣꯟꯗ ꯑꯩꯅ ꯇꯝꯈꯤꯕ ꯊꯤꯑꯣꯔꯤ ꯂꯩꯇꯦ ꯑꯗꯨꯕꯨ ꯑꯩꯅ ꯃꯄꯥꯟꯒꯤ ꯑꯇꯣꯞꯄ ꯒ꯭ꯔꯍꯥꯁꯤꯡꯒꯤ ꯊꯤꯑꯣꯔꯤ ꯑꯁꯤ ꯊꯤꯒꯠꯄꯗꯤ ꯄꯥꯝꯖꯩ ꯄꯥꯝꯖꯕ ꯑꯁꯤ ꯊꯕꯛꯇ ꯑꯣꯏꯅ ꯃꯇꯝ ꯈꯔꯒꯤ ꯃꯇꯨꯡꯗ ꯑꯩꯅ ꯁꯣꯏꯗꯅꯃꯛꯀꯤ ꯄꯥꯡꯊꯣꯛꯆꯒꯅꯤ